ꯑꯀꯛꯅꯕ ꯔꯤꯇꯨꯁꯤꯡ ꯃꯤꯑꯣꯏ ꯀꯥꯡꯂꯨꯞ ꯑꯃꯗ ꯁꯣꯛꯍꯟꯕ ꯂꯩꯅꯥ ꯂꯩ ꯂꯩꯅꯥꯁꯤꯡꯁꯦ ꯀꯣꯂꯦꯔꯥ ꯂꯣꯛ ꯈꯨꯕ ꯂꯥꯏꯍꯧ ꯍꯧꯕ ꯑꯁꯤ ꯑꯌꯥꯝꯕꯅ ꯅꯥꯒꯟꯕ ꯂꯩꯅꯥꯅꯤ ꯅꯣꯡꯆꯨꯕ ꯃꯇꯝꯗ ꯌꯥꯝꯅ ꯅꯥꯒꯟꯕ ꯑꯗꯨꯗꯒꯤ ꯅꯨꯡꯁꯤꯠ ꯈꯔ ꯀꯟꯅ ꯁꯤꯠꯄ ꯅꯨꯡꯁꯤꯠ ꯑꯏꯪꯡꯕ ꯍꯛꯆꯥꯡꯗ ꯊꯦꯡꯈꯤꯕꯗ ꯂꯥꯏꯍꯧ ꯍꯧꯕ ꯑꯁꯤꯒꯨꯝꯕꯁꯤ ꯇꯧꯏ ꯑꯗꯣ ꯑꯁꯤꯒꯨꯝꯕ ꯂꯩꯅꯥꯁꯦ ꯑꯩꯈꯣꯏꯅ ꯉꯥꯛꯊꯣꯛꯄ ꯌꯥꯕ ꯂꯥꯏꯌꯦꯡꯕ ꯌꯥꯕ ꯂꯩꯅꯥ ꯉꯥꯛꯇꯅꯤ ꯏꯁꯪ ꯆꯦꯛꯁꯤꯟꯕ ꯌꯥꯝꯅ ꯆꯦꯛꯁꯤꯟꯕ ꯗꯔꯀꯥꯔ ꯑꯣꯏ ꯏꯁꯥꯁꯤ ꯏꯪꯍꯟꯗꯕ ꯑꯗꯨꯗꯒꯤ ꯍꯥꯏꯖꯤꯅꯤꯛ ꯑꯣꯏꯕ ꯆꯤꯟꯖꯥꯛ ꯆꯥꯕ ꯍꯥꯏꯖꯤꯅꯤꯛ ꯑꯣꯏꯕ ꯏꯁꯤꯡ ꯊꯛꯄ ꯏꯁꯤꯡꯁꯦ ꯂꯨꯝꯊꯣꯛꯒ ꯁꯧꯍꯟꯂꯒ ꯊꯛꯄ ꯏꯁꯤꯡꯗ ꯌꯥꯎꯕ ꯕꯦꯛꯇꯔꯤꯌꯥꯁꯤꯡꯁꯦ ꯏꯁꯤꯡꯗꯣ ꯐꯨꯠꯇꯣꯛꯒꯗꯤ ꯕꯦꯛꯇꯔꯤꯌꯥ ꯁꯤꯡꯗꯣ ꯁꯤꯈꯤꯗꯣꯏꯅꯦ ꯑꯗꯨ ꯑꯣꯏꯔꯗꯤ ꯑꯩꯈꯣꯏ ꯍꯛꯆꯥꯡꯗ ꯑꯅꯥꯕ ꯍꯥꯏꯔꯤꯕ ꯑꯅꯥꯕ ꯁꯤꯡꯁꯦ ꯅꯥꯍꯟꯕ ꯉꯝꯃꯣꯏꯗꯣꯏꯅꯦ ꯑꯗꯨꯒ ꯀꯔꯤꯒꯨꯝꯕ ꯑꯅꯥꯕꯁꯤꯅ ꯅꯥꯔꯦ ꯍꯥꯏꯅ ꯈꯪꯉꯥꯒꯗꯤ ꯑꯩꯈꯣꯏꯅ ꯃꯔꯝ ꯆꯥꯅ ꯌꯨꯝꯗ ꯄꯣꯊꯥꯕ ꯌꯨꯝꯗ ꯄꯣꯊꯥꯔꯒ ꯑꯩꯒꯤ ꯅꯥꯔꯤꯕ ꯂꯩꯅꯥ ꯀꯣꯂꯦꯔꯥꯕꯨ ꯑꯣꯏꯔꯣ ꯂꯣꯛ ꯈꯨꯕꯕꯨ ꯑꯣꯏꯔꯣ ꯂꯥꯏꯍꯧꯕꯨ ꯑꯣꯏꯔꯣ ꯑꯁꯤꯒ ꯆꯥꯟꯅꯕ ꯍꯤꯗꯥꯛ ꯆꯥꯕꯤꯕ ꯌꯥꯝꯅ ꯍꯦꯟꯖꯤꯟꯂꯒꯅ ꯃꯅꯥ ꯅꯛꯄ ꯍꯣꯁꯄꯤꯇꯥꯜ ꯑꯣꯏꯔꯣ ꯀ꯭ꯂꯤꯅꯤꯛ ꯑꯣꯏꯔꯣ ꯑꯁꯤꯗ ꯆꯠꯂꯒ ꯗꯥꯛꯇꯔꯒꯤ ꯑꯦꯗꯚꯥꯏꯁ ꯂꯧꯔꯒ ꯍꯤꯗꯥꯛ ꯆꯕꯤꯕꯁꯤ ꯌꯥꯝꯅ ꯗꯔꯀꯥꯔ ꯑꯣꯏ ꯍꯤꯗꯥꯛ ꯆꯥꯗ꯭ꯔꯤꯉꯩ ꯃꯃꯥꯡꯗ ꯑꯩꯈꯣꯏꯅ ꯆꯦꯛꯁꯤꯟ ꯊꯧꯔꯥꯡ ꯂꯧꯕ ꯌꯥꯕꯗꯤ ꯀꯣꯂꯦꯔꯥ ꯅꯥꯔꯒꯗꯤ ꯑꯩꯈꯣꯏꯅ ꯏꯁꯥꯗ ꯍꯛꯆꯥꯡꯁꯤꯗ ꯀꯩꯅꯣꯁꯦ ꯏꯁꯤꯡꯒꯤ ꯆꯥꯡꯁ ꯌꯥꯝꯅ ꯋꯥꯠꯇꯣꯏꯅꯦ ꯗꯤ ꯗꯥꯏꯍꯥꯏꯗ꯭ꯔꯦꯠ ꯇꯧꯗꯣꯏꯅꯦ ꯑꯗꯨꯅ ꯏꯁꯤꯡꯒꯤ ꯆꯥꯡꯁꯦ ꯋꯥꯠꯍꯟꯗꯕ ꯏꯁꯤꯡ ꯇꯣꯏꯅ ꯊꯛꯄ ꯏꯁꯤꯡ ꯑꯔꯨꯕ ꯊꯛꯄ ꯈꯨꯠ ꯁꯥ ꯇꯣꯏꯅ ꯍꯥꯝꯗꯣꯛꯄ ꯑꯗꯨꯒ ꯑꯩꯁꯦ ꯅꯥꯔꯦ ꯍꯥꯏꯔꯒꯗꯤ ꯑꯇꯣꯞꯄꯗ ꯆꯣꯡꯗꯅꯕ ꯑꯩ ꯏꯁꯥꯅꯁꯨ ꯂꯥꯞꯊꯣꯛꯆꯒꯗꯕꯅꯤ ꯑꯩꯒ ꯂꯩꯃꯤꯟꯅꯔꯤꯕ ꯑꯩꯒꯤ ꯏꯃꯨꯡ ꯃꯅꯨꯡꯗ ꯆꯣꯡꯗꯅꯕ ꯀꯟꯅ ꯆꯦꯛꯁꯤꯟ ꯊꯧꯔꯥꯡ ꯂꯧꯒꯗꯕꯅꯤ ꯑꯗꯨꯒ ꯅꯥꯔꯦ ꯍꯥꯏꯅ ꯈꯪꯉꯥꯒꯗꯤ ꯑꯗꯨꯒꯤ ꯑꯩ ꯅꯥꯔꯤꯗꯨꯒ ꯆꯥꯟꯅꯕ ꯍꯤꯗꯥꯛꯁꯦ ꯃꯔꯝ ꯆꯥꯅ ꯆꯥꯍꯧꯒꯗꯕꯅꯤ ꯃꯔꯝ ꯆꯥꯅ ꯔꯦꯁ ꯂꯧꯒꯗꯕꯅꯤ ꯈꯨꯇ ꯁꯥ ꯇꯣꯏꯅ ꯍꯥꯝꯒꯗꯕꯅꯤ ꯍꯛꯆꯥꯡ ꯅꯥꯟꯅ ꯂꯩꯒꯗꯕꯅꯤ ꯑꯗꯨꯒ ꯃꯔꯝ ꯆꯥꯅ ꯇꯨꯝꯒꯗꯕꯅꯤ ꯏꯁꯥꯁꯦ ꯇꯨꯝꯃꯒꯗꯤ ꯑꯅꯥꯕ ꯀꯌꯥꯗꯒꯤꯁꯨ ꯉꯥꯛꯊꯣꯛꯄ ꯉꯝꯗꯣꯏꯅꯤ ꯏꯁꯥꯁꯤ ꯌꯥꯔꯤꯈꯩ ꯋꯥꯍꯟꯂꯣꯏꯗꯕꯅꯤ ꯋꯥꯔꯒꯗꯤ ꯑꯅꯥꯕꯁꯤ ꯍꯦꯟꯅ ꯍꯦꯟꯗꯣꯏꯅꯤ ꯑꯗꯨꯅ ꯗꯥꯏꯔꯤꯌꯥꯒꯨꯝꯕ ꯀꯣꯂꯦꯔꯥꯒꯨꯝꯕ ꯅꯥꯔꯗꯤ ꯓꯤꯛꯒꯤ ꯁꯔꯨꯛꯁꯤꯁꯨ ꯌꯥꯝꯅ ꯆꯥꯒꯗꯕꯅꯤ ꯑꯗꯨꯒ ꯂꯥꯍꯧꯒꯨꯝ ꯂꯣꯛꯀꯨꯝꯕ ꯈꯨꯔꯥꯒꯅ ꯏꯁꯤꯡ ꯑꯁꯥꯕ ꯂꯝꯕꯨ ꯂꯨꯝꯕꯨ ꯁꯥꯕ ꯏꯁꯤꯡ ꯁꯧꯗꯣꯛꯑꯒ ꯂꯨꯝꯕꯨ ꯂꯨꯝꯕꯨ ꯁꯥꯔꯒ ꯊꯛꯄꯁꯤꯁꯨ ꯌꯥꯝꯅ ꯍꯛꯆꯥꯡꯗ ꯀꯥꯟꯅꯩ ꯑꯗꯨꯅ ꯌꯥꯔꯤꯈꯩ ꯅꯥꯗꯅꯕ ꯑꯩꯈꯣꯏꯅ ꯆꯦꯛꯁꯤꯟꯕ ꯍꯥꯏꯕꯁꯤ ꯌꯥꯝꯅ ꯗꯔꯀꯥꯔ ꯑꯣꯏ ꯆꯦꯛꯁꯤꯟ ꯊꯧꯔꯥꯡ ꯂꯧꯒꯗꯕꯅꯤ ꯍꯛꯆꯥꯡ ꯅꯥꯟꯅ ꯂꯩꯒꯗꯕꯅꯤ